ꯊꯕꯛ ꯑꯃ ꯋꯥꯅ ꯍꯣꯠꯅꯔꯒ ꯃꯥꯏ ꯄꯥꯛꯂꯛꯄꯁꯦ ꯂꯣꯏꯅ ꯅꯨꯡꯉꯥꯏꯔꯝꯒꯅꯤ ꯍꯥꯏꯅ ꯈꯟꯖꯩ ꯑꯩꯅ ꯄꯥꯝꯕꯤ ꯑꯃ ꯆꯥꯎꯅꯕ ꯁꯦꯝꯂꯛꯄꯗ ꯃꯔꯨ ꯃꯆꯥ ꯑꯃꯗꯒꯤ ꯍꯧꯅ ꯑꯌꯨꯛ ꯅꯨꯡꯗꯥꯡ ꯅꯥꯏꯅ ꯏꯁꯤꯡ ꯆꯥꯏꯖꯕ ꯅꯨꯡꯁꯥꯗ ꯄꯨꯊꯣꯛꯄꯤꯕ ꯑꯀꯣꯏꯕꯁꯤꯡ ꯋꯥꯏ ꯁꯤꯇꯣꯛꯄ ꯄꯨꯝꯅꯃꯛ ꯑꯁꯦ ꯇꯧꯖꯩ ꯁꯨꯃꯥꯏꯅ ꯍꯣꯠꯅꯔꯕ ꯃꯇꯨꯡꯗ ꯄꯥꯝꯕꯤ ꯑꯣꯏꯅ ꯂꯤꯈꯠꯂꯛꯄ ꯃꯇꯝꯗ ꯋꯥꯈꯜ ꯑꯁꯦ ꯌꯥꯝꯅ ꯅꯨꯡꯉꯥꯏꯖꯩ ꯑꯋꯥꯕ ꯀꯥꯎꯕ ꯉꯝꯃꯤ ꯃꯔꯝꯗꯤ ꯑꯩꯅ ꯍꯣꯠꯅꯔꯤꯕ ꯑꯗꯨ ꯂꯦꯝꯅ ꯃꯥꯡꯗ꯭ꯔꯦ ꯍꯥꯏꯕꯒꯤ ꯑꯁꯥꯗ